ꯑꯩꯅ ꯃꯄꯥꯟꯗ ꯁꯥꯟꯅꯕ ꯍꯥꯏ ꯇꯥꯔꯒꯗꯤ ꯃ ꯑꯩꯈꯣꯏ ꯏꯟꯗꯣꯔ ꯅꯠꯇꯕ ꯑꯥꯎ꯭ꯇꯗꯣꯔ ꯒꯦꯝꯗ ꯁꯥꯟꯅꯕ ꯄꯥꯝꯖꯕ ꯍꯥꯏꯔꯒꯗꯤ ꯏꯔꯣꯏꯕꯁꯦ ꯌꯥꯝ ꯄꯥꯝꯖꯩ ꯏꯔꯣꯏꯕꯁꯦ ꯏꯁꯥꯒꯤ ꯋꯦꯠꯁꯨ ꯍꯟꯗꯍꯜꯂꯦ ꯑꯗꯒꯤ ꯑꯩꯈꯣꯏꯒꯤ ꯃꯁꯁꯜꯒꯨꯝꯕ ꯀꯩꯒꯨꯝꯕꯁꯤꯁꯨ ꯐꯒꯠꯍꯟꯕ ꯍꯥꯏꯇꯥꯔꯦ ꯑꯗꯨꯒ ꯆꯥꯡ ꯅꯥꯏꯅ ꯑꯌꯨꯛꯀꯤ ꯑꯃꯨꯛ ꯑꯗꯒꯤ ꯅꯨꯡꯗꯥꯡꯋꯥꯏꯔꯝꯒꯤ ꯑꯃꯨꯛ ꯏꯔꯣꯏꯔꯒꯗꯤ ꯑꯈꯣꯏꯒꯤ ꯏꯁꯥꯁꯦ ꯀꯩꯅꯣ ꯆꯥꯡꯆꯠ ꯑꯃꯗ ꯑꯐꯕ ꯔꯣꯝꯗ ꯑꯣꯏꯅ ꯑꯣꯏꯒꯅꯦꯅ ꯈꯜꯂꯦ ꯑꯗꯒꯤ ꯂꯩꯅ ꯇꯤꯟꯅ ꯂꯩꯇꯕ ꯏꯁꯥꯗꯥ ꯏꯃ꯭ꯌꯨꯟ ꯁꯤꯁꯇꯦꯝ ꯋꯥꯡꯍꯟꯕ ꯑꯗꯨꯒꯨꯝꯕ ꯑꯣꯏꯒꯅꯦꯅ ꯈꯜꯂꯦ ꯑꯗꯨꯒꯤꯗꯃꯛꯇ ꯑꯩꯅ ꯏꯔꯣꯏꯕꯁꯦ ꯄꯥꯝꯖꯕꯅꯦ